ꯑꯩꯈꯣꯏꯅ ꯉꯥ ꯐꯥꯕꯗ ꯈ꯭ꯋꯥꯏꯗꯒꯤ ꯄꯥꯝꯅ ꯁꯤꯖꯤꯟꯅꯕ ꯍꯤ ꯑꯃ ꯍꯥꯏꯕ ꯇꯥꯔꯒꯗꯤ ꯎꯒꯤ ꯍꯤ ꯎꯒꯤ ꯍꯤ ꯅꯠꯇꯕꯁꯨ ꯂꯩ ꯂꯐꯨꯅ ꯁꯥꯕ ꯋꯥꯅ ꯁꯥꯕ ꯍꯤꯁꯤꯡ ꯂꯩ ꯑꯗꯨꯕꯨ ꯑꯩꯅ ꯈ꯭ꯋꯥꯏꯗꯒꯤ ꯄꯥꯝꯅ ꯁꯤꯖꯤꯟꯅꯕꯗꯤ ꯎꯅ ꯁꯥꯕ ꯍꯤ ꯑꯗꯨꯅꯤ ꯍꯤꯁꯤꯡ ꯑꯁꯤ ꯃꯐꯝ ꯃꯇꯝ ꯆꯥꯅ ꯐꯖꯅ ꯅꯥꯟꯅ ꯊꯝꯕ ꯉꯥ ꯐꯥꯕ ꯆꯠꯄꯗ ꯑꯃꯒ ꯑꯃꯒ ꯈꯦꯠꯅꯕ ꯉꯥ ꯐꯥꯕ ꯆꯠꯄꯗ ꯑꯃꯒ ꯑꯃꯒ ꯈꯦꯠꯅꯕ ꯄꯣꯠꯁꯤꯡ ꯂꯩ ꯂꯐꯨꯒ ꯑꯃꯁꯨꯡ ꯋꯥꯒ ꯇꯧꯕꯗꯒꯤꯗꯤ ꯎꯒꯤ ꯍꯤꯅ ꯍꯤꯅ ꯐꯖꯅ ꯁꯥꯡꯅ ꯃꯇꯝ ꯁꯥꯡꯅ ꯁꯤꯖꯤꯟꯅꯔꯒ ꯁꯤꯖꯤꯟꯅꯔꯒ ꯐꯥꯕ ꯌꯥꯏ